ꯍꯂꯣ ꯁꯤꯁꯦ ꯁꯪꯒꯣꯝ ꯌꯣꯟꯕꯗꯨ ꯑꯣꯏꯕꯤꯔꯕ꯭ꯔꯣ ꯑꯥ ꯑꯗꯨꯗꯤ ꯑꯩ ꯁꯪꯒꯣꯝꯗꯣ ꯊꯥ ꯑꯃꯃꯨꯛꯇꯪ ꯂꯧꯁꯤꯔꯅ ꯍꯥꯏꯒꯦꯅ ꯐꯣꯟ ꯇꯧꯔꯛꯏꯅꯤ ꯂꯤꯇꯔ ꯃꯈꯥꯏꯗꯣ ꯂꯤꯇꯔ ꯃꯈꯥꯏꯗꯣ ꯀꯌꯥ ꯑꯣꯏꯗꯣꯏꯅꯣ ꯑꯣ ꯑꯗꯨꯗꯤ ꯊꯥ ꯑꯃꯃꯨꯛꯇꯪ ꯂꯧꯒꯦꯕ ꯂꯧꯕ ꯎꯝ ꯑꯗꯨ ꯂꯥꯛꯄꯗꯤ ꯀꯔꯝ ꯀꯥꯟꯗ ꯌꯥꯅꯤ ꯊꯥ ꯑꯃ ꯊꯥ ꯑꯃꯈꯛꯇꯪ ꯂꯧꯖꯒꯦꯕ ꯑ ꯑꯗꯨ ꯄꯨꯡ ꯀꯌꯥꯗ ꯂꯥꯛꯀꯅꯤ ꯂꯥꯛꯄꯗꯤ ꯑꯌꯨꯛ ꯂꯥꯛꯀꯗ꯭ꯔ ꯑꯣ ꯑꯗꯨꯗꯤ ꯌꯥꯝ ꯅꯨꯡꯉꯥꯏꯖꯔꯦ ꯍꯣꯏ ꯎꯝ ꯎꯝ ꯍꯣ ꯍꯣ